ꯑꯩꯈꯣꯏꯒꯤ ꯃꯅꯥꯛ ꯅꯛꯄ ꯀꯣꯂꯦꯖꯁꯤꯡꯗꯁꯨ ꯀꯥꯟꯅꯕꯗꯤ ꯑꯗꯨꯝ ꯐꯪꯉꯤ ꯑꯗꯨ ꯑꯇꯣꯞꯄ ꯑꯍꯦꯟꯕ ꯃꯌꯥꯝ ꯑꯃ ꯂꯥꯏꯔꯤꯛ ꯍꯥꯏꯁꯤꯗꯤ ꯇꯝꯕꯒꯤ ꯂꯣꯏꯕ ꯅꯥꯏꯗꯦ ꯍꯥꯏꯗꯨꯅꯤ ꯑꯗꯨꯝ ꯑꯍꯦꯟꯕ ꯃꯌꯥꯝ ꯑꯃ ꯇꯝꯅꯤꯡꯂꯁꯨ ꯑꯇꯣꯞꯄ ꯃꯐꯝꯗ ꯆꯠꯂꯒ ꯍꯦꯟꯅ ꯇꯝꯊꯕꯁꯨ ꯑꯗꯨꯝ ꯌꯥꯏ ꯀꯔꯤꯁꯨ ꯀꯥꯏꯗꯦ ꯑꯗꯣ ꯈꯔ ꯑꯗꯨꯝ ꯁꯤꯗ ꯁ꯭ꯋꯥꯏꯗ ꯇꯝꯂꯒ ꯁꯤꯗ ꯐꯪꯂꯤꯕ ꯅꯣꯂꯦꯖꯁꯤꯅ ꯑꯗꯨꯝ ꯃꯄꯨꯡ ꯐꯥꯔꯦ ꯈꯣꯠꯂꯦ ꯈꯅꯖꯕ ꯃꯤꯗꯤ ꯑꯗꯨꯝ ꯁꯤꯗ ꯑꯗꯨꯝ ꯇꯝꯂꯒꯁꯨ ꯑꯗꯨꯝ ꯂꯣꯏꯁꯤꯜꯂꯦ ꯑꯗꯨ ꯁꯤꯗ ꯇꯝꯕ ꯍꯥꯏꯁꯤꯗꯒꯤ ꯑꯇꯣꯞꯄ ꯃꯄꯥꯜ ꯂꯝꯗ ꯇꯝꯕ ꯍꯥꯏꯁꯤꯅ ꯍꯦꯟꯅꯕꯨꯗꯤ ꯑꯃꯨꯛ ꯀꯥꯟꯅꯕ ꯐꯪꯏ ꯃꯔꯝꯗꯤ ꯃꯄꯥꯜ ꯂꯝꯗꯅ ꯍꯦꯟꯅ ꯆꯥꯎꯈꯠꯄ ꯃꯐꯝ ꯑꯣꯏ ꯍꯦꯟꯅ ꯂꯧꯁꯤꯡꯁꯨ ꯑꯗꯨꯅ ꯍꯦꯟꯅꯗꯤ ꯄꯨꯔꯛꯄꯁꯨ ꯑꯗꯨꯝ ꯌꯥꯎꯗꯕꯗꯤ ꯅꯠꯇꯦ ꯑꯗꯨꯝ ꯌꯥꯎꯔꯦ ꯑꯗꯨ ꯁꯤꯗ ꯇꯝꯕ ꯃꯤꯁꯤꯁꯨ ꯑꯗꯨꯝ ꯁꯤꯗ ꯇꯝꯕ ꯃꯤꯅ ꯐꯠꯇꯦ ꯑꯇꯣꯞꯄ ꯇꯝꯕ ꯃꯤꯅ ꯆꯠꯂꯦ ꯍꯥꯏꯕꯒꯤ ꯋꯥꯗꯤ ꯂꯩꯇꯦ ꯁꯤꯗ ꯇꯝꯂꯁꯨ ꯑꯩꯅ ꯄꯨꯛꯅꯤꯡꯕꯨ ꯆꯪꯅ ꯇꯝꯂꯗꯤ ꯁꯤꯗ ꯇꯝꯂꯤꯕ ꯏꯍꯩꯁꯤꯅꯁꯨ ꯃꯄꯨꯡ ꯐꯥꯅ ꯑꯗꯨꯝ ꯐꯖꯅ ꯍꯥꯏꯗꯤ ꯒ꯭ꯌꯥꯟ ꯂꯧꯁꯤꯡ ꯇꯥꯜꯂꯒ ꯑꯗꯨꯝ ꯇꯝꯕꯗ ꯀꯩꯁꯨ ꯑꯀꯥꯏꯕ ꯂꯩꯇꯦ ꯁꯤꯗ ꯇꯝꯕꯁꯨ ꯇꯝꯕꯅꯤ ꯃꯄꯥꯜ ꯂꯝꯗ ꯇꯝꯕꯁꯨ ꯇꯝꯕꯅꯤ ꯑꯩꯅꯕꯨ ꯊꯋꯥꯏ ꯌꯥꯎꯔꯗꯤ ꯑꯅꯤꯃꯛ ꯀꯥꯟꯅꯩ ꯍꯥꯏꯅ ꯑꯗꯨꯝ ꯑꯩꯒꯤ ꯋꯥꯈꯜꯗ ꯑꯩ ꯃꯣꯠꯇ ꯂꯩ